ꯁꯦꯜꯐ ꯍꯦꯜꯞ ꯒ꯭ꯔꯨꯞ ꯍꯥꯏꯕꯁꯤ ꯏꯁꯥꯅ ꯏꯁꯥꯕꯨ ꯃꯇꯦꯡ ꯄꯥꯡꯖꯕ ꯍꯥꯏꯕꯅꯦ ꯍꯥꯏꯕꯗꯤ ꯁꯦꯜꯐ ꯍꯦꯜꯞ ꯒ꯭ꯔꯨꯞ ꯌꯥꯎꯔꯕꯗꯤ ꯌꯥꯎꯗ꯭ꯔꯤꯉꯩꯗꯗꯤ ꯑꯩꯈꯣꯏ ꯄꯩꯁꯥꯁꯨ ꯊꯣꯛꯄ ꯉꯝꯂꯝꯗꯦ ꯏꯁꯥ ꯏꯊꯟꯇ ꯄꯩꯁꯥ ꯗꯔꯀꯥꯔ ꯑꯣꯏꯔꯕꯁꯨ ꯄꯩꯁꯥ ꯑꯩꯈꯣꯏꯅ ꯂꯩꯅꯤꯡꯕ ꯆꯥꯅꯤꯡꯕ ꯃꯌꯥꯝ ꯂꯩꯔꯕꯁꯨ ꯆꯥꯕ ꯉꯝꯗꯦ ꯂꯩꯕ ꯉꯝꯗꯦ ꯑꯗꯨꯕꯨ ꯁꯦꯜꯐ ꯍꯦꯜꯞ ꯒ꯭ꯔꯨꯞ ꯌꯥꯎꯔꯛꯄꯗꯒꯤꯗꯤ ꯈꯪꯗꯕ ꯃꯌꯥꯝ ꯑꯃꯁꯨ ꯈꯪꯉꯛꯑꯦ ꯑꯗꯨꯒ ꯇ꯭ꯔꯦꯟꯅꯤꯡ ꯌꯥꯎꯗꯕ ꯃꯌꯥꯝ ꯑꯃꯁꯨ ꯇ꯭ꯔꯦꯅꯤꯡꯁꯨ ꯌꯥꯝꯅ ꯌꯥꯎꯔꯛꯑꯦ ꯃꯁꯤꯒꯤꯁꯤꯗ ꯑꯩꯈꯣꯏ ꯅꯨꯄꯤ ꯑꯣꯏꯕꯤꯁꯦ ꯁꯦꯜꯐ ꯍꯦꯜꯞ ꯒ꯭ꯔꯨꯞ ꯌꯥꯎꯔꯒ ꯇ꯭ꯔꯦꯅꯤꯡ ꯗꯔꯀꯥꯔ ꯃꯌꯥꯝ ꯑꯃꯁꯨ ꯐꯪꯂꯛꯑꯦ ꯑꯗꯨꯒ ꯇ꯭ꯔꯦꯅꯤꯡꯁꯤꯗ ꯗꯔꯀꯥꯔ ꯐꯪꯂꯛꯈ꯭ꯔꯕꯅꯤꯅ ꯍꯧꯖꯤꯛꯇꯤ ꯏꯁꯥꯅ ꯏꯊꯟꯇꯕꯨ ꯃꯇꯦꯡ ꯄꯥꯡꯖꯕ ꯉꯝꯃꯦ ꯑꯗꯨꯒ ꯁꯦꯜ ꯄꯩꯁꯥ ꯑꯩꯈꯣꯏꯅ ꯇ꯭ꯔꯦꯅꯤꯡ ꯇꯧꯔꯒ ꯃꯗꯨꯒꯤ ꯐꯪꯂꯛꯄ ꯑꯩꯈꯣꯏꯅ ꯇꯥꯟꯖꯕ ꯄꯩꯁꯥꯁꯦ ꯍꯧꯖꯤꯛꯇꯤ ꯇꯥꯟꯕ ꯉꯝꯃꯦ ꯐꯪꯁꯨ ꯐꯪꯂꯦ ꯆꯥꯅꯤꯡꯕ ꯊꯛꯅꯤꯡꯕ ꯃꯌꯥꯝ ꯑꯃꯁꯨ ꯂꯩꯕ ꯉꯝꯂꯛꯑꯦ ꯑꯗꯨꯅ ꯁꯦꯜꯐ ꯍꯦꯜꯞ ꯒ꯭ꯔꯨꯞ ꯌꯥꯎꯕꯁꯦ ꯌꯥꯝꯅ ꯀꯥꯟꯅꯩ